ꯍꯧꯖꯤꯛ ꯑꯁꯤ ꯀꯝꯄ꯭ꯌꯨꯇꯔꯒꯤ ꯖꯨꯒꯅꯤ ꯍꯥꯏꯕ ꯑꯁꯤ ꯄꯨꯝꯅꯃꯛꯅ ꯈꯪꯅꯔꯕ ꯋꯥꯐꯝꯅꯤ ꯀꯩꯅꯣ ꯀꯝꯄ꯭ꯌꯨꯇꯔ ꯑꯁꯤ ꯍꯧꯖꯤꯛ ꯈꯖꯤꯛ ꯈꯖꯤꯛ ꯄ꯭ꯔꯥꯏꯕꯦꯠ ꯁ꯭ꯀꯨꯜꯗꯗꯤ ꯈꯖꯤꯛ ꯈꯖꯤꯛ ꯍꯥꯞꯄ ꯍꯧꯅꯔꯦ ꯃꯇꯥꯡꯁꯤꯗ ꯑꯩꯅ ꯂꯩꯉꯥꯛꯀꯤ ꯃꯥꯏꯀꯩꯗꯒꯤ ꯑꯩꯅ ꯍꯥꯏꯅꯤꯡꯏꯕꯗꯤ ꯄ꯭ꯔꯥꯏꯕꯦꯠ ꯁ꯭ꯀꯨꯜꯗ ꯅꯠꯇꯅ ꯒꯣꯕꯔꯃꯦꯟ ꯁ꯭ꯀꯨꯜꯁꯤꯡꯁꯤꯗꯁꯨ ꯀꯝꯄ꯭ꯌꯨꯇꯔ ꯍꯥꯞꯄꯤꯔꯒ ꯀꯝꯄ꯭ꯌꯨꯇꯔꯁꯤ ꯍꯧꯖꯤꯛ ꯃꯇꯝꯗ ꯌꯥꯝꯅ ꯗꯔꯀꯥꯔ ꯇꯥꯕꯅ ꯃꯔꯝ ꯑꯣꯏꯔꯒ ꯒꯣꯕꯔꯃꯦꯟ ꯁ꯭ꯀꯨꯜꯁꯤꯡꯗꯁꯨ ꯀꯝꯄ꯭ꯌꯨꯇꯔꯁꯤꯡ ꯇꯝꯕꯒꯤ ꯈꯨꯗꯣꯡ ꯆꯥꯕ ꯄꯤꯔꯒ ꯈꯨꯗꯣꯡ ꯆꯥꯕ ꯄꯤꯔꯒ ꯃꯍꯩꯔꯣꯏꯁꯤꯡꯁꯤꯡꯁꯤꯗ ꯑꯁꯤꯗ ꯇꯝꯍꯜꯂꯒ ꯀꯝꯄ꯭ꯌꯨꯇꯔꯅ ꯀꯩ ꯀꯥꯟꯅꯕ ꯄꯤꯕꯒꯦ ꯍꯥꯏꯕꯗꯨ ꯁꯥꯇ꯭ꯔ ꯈꯨꯗꯤꯡꯃꯛꯇ ꯌꯧꯕ ꯌꯧꯍꯟꯅꯤꯡꯕ ꯄꯥꯝꯏ